ꯚꯥꯔꯠ ꯃꯤꯌꯥꯝꯅ ꯀꯣꯏꯕ ꯆꯠꯄ ꯃꯔꯨ ꯑꯣꯏꯕ ꯂꯥꯏꯅꯤꯡꯒꯤ ꯃꯐꯝꯁꯤꯡ ꯑꯗꯨ ꯍꯥꯏꯌꯣ ꯍꯥꯏꯔꯒꯗꯤ ꯂꯣꯇꯁ ꯇꯦꯝꯄꯜ ꯀꯦꯗꯔꯅꯥꯊ ꯔꯤꯁꯤꯀꯦꯁ ꯑꯌꯣꯙ꯭ꯌꯥ ꯕꯅꯥꯔꯁꯤ ꯃꯙꯨꯔꯥꯏ ꯑꯃ꯭ꯔꯤꯠꯁꯔ ꯑꯃꯔꯅꯥꯊ ꯃꯊꯨꯔꯥ ꯕ꯭ꯔꯤꯟꯗꯥꯕꯟ ꯔꯥꯃꯦꯁ꯭ꯋꯣꯔꯝ ꯑꯃꯁꯨꯡ ꯄꯨꯁꯀꯔꯅꯤꯛ ꯑꯁꯤꯗꯒꯤ ꯍꯦꯟꯅꯁꯨ ꯃꯌꯥꯝ ꯑꯃꯕꯨꯗꯤ ꯂꯩ ꯑꯗꯨꯕꯨ ꯑꯁꯤꯅ ꯃꯔꯨ ꯑꯣꯏꯕ ꯂꯝ ꯀꯣꯏꯕ ꯃꯐꯝꯅꯤ ꯃꯁꯤꯁꯤꯡꯒꯤ ꯃꯅꯨꯡꯗ ꯑꯃ꯭ꯔꯤꯠꯁꯍꯔ ꯑꯁꯤꯅ ꯑꯩꯈꯣꯏꯅ ꯈꯪꯅꯕꯗ ꯍꯥꯏꯔꯒꯗꯤ ꯄꯨꯟꯖꯥꯕꯤ ꯁꯤꯡꯅ ꯌꯥꯝꯅ ꯆꯠꯅꯕ ꯃꯐꯝ ꯑꯃꯅꯤ ꯑꯃ꯭ꯔꯤꯠꯁꯔꯗ ꯂꯥꯏꯅꯤꯡ ꯒꯤ ꯑꯣꯏꯕ ꯌꯥꯝꯅ ꯐꯖꯔꯕ ꯒꯣꯜꯗꯟ ꯇꯦꯝꯄꯜ ꯍꯥꯏꯕꯗꯨ ꯂꯩ ꯒꯣꯜꯗꯦꯟ ꯇꯦꯝꯄꯜ ꯑꯁꯤꯗ ꯃꯤꯌꯥꯝꯅ ꯃꯈꯣꯏꯅ ꯅꯤꯡꯅꯤꯡꯕ ꯃꯌꯥꯝ ꯑꯃ ꯅꯤꯡꯕ ꯂꯥꯛꯏ ꯃꯐꯝ ꯀꯌꯥ ꯑꯃꯗꯒꯤ ꯃꯤꯌꯥꯝꯅ ꯑꯃ꯭ꯔꯤꯠꯁꯔꯗ ꯂꯥꯛꯇꯨꯅ ꯂꯥꯏ ꯅꯤꯡꯏ ꯑꯃ꯭ꯔꯤꯠꯁꯔꯒꯤ ꯒꯣꯜꯗꯦꯟ ꯇꯦꯝꯄꯜ ꯑꯁꯤꯗ ꯃꯤꯌꯥꯝꯅ ꯈꯣꯡꯎꯞ ꯂꯧꯊꯣꯛꯇꯨꯅ ꯃꯈꯣꯏ ꯃꯈꯣꯏꯒꯤ ꯈꯣꯡ ꯁꯤꯡ ꯑꯗꯨ ꯏꯁꯤꯡ ꯆꯦꯟꯕ ꯑꯃꯗ ꯆꯝꯊꯣꯛꯇꯨꯅ ꯃꯈꯣꯏꯒꯤ ꯇꯦꯝꯄꯜ ꯑꯁꯤꯒꯤ ꯃꯅꯨꯡ ꯆꯪꯗꯨꯅ ꯃꯈꯣꯏꯒꯤ ꯒꯨꯔꯨ ꯅꯥꯅꯛꯀꯤ ꯃꯐꯝꯗ ꯆꯪꯁꯤꯜꯂꯒ ꯃꯈꯣꯏꯅ ꯅꯤꯅꯤꯡꯕ ꯅꯠꯇ꯭ꯔꯒꯅ ꯑꯇꯣꯞꯄ ꯂꯥꯏꯒꯤ ꯊꯧꯔꯝ ꯅꯠꯇ꯭ꯔꯒꯅ ꯂꯨꯍꯣꯡꯅꯤꯡꯕ ꯑꯃ ꯂꯩꯔꯒꯁꯨ ꯃꯐꯝ ꯑꯁꯤꯗ ꯃꯈꯣꯏꯅ ꯑꯌꯥꯝꯕ ꯄꯥꯡꯊꯣꯛꯅꯩ